ꯑꯩꯈꯣꯏꯒꯤ ꯂꯝꯗꯝꯁꯤꯒꯤꯗꯤ ꯎꯝ ꯃꯔꯨ ꯑꯣꯏꯅ ꯂꯧꯎ ꯁꯤꯡꯎꯕ ꯑꯗꯒꯤ ꯃꯅꯥ ꯃꯁꯤꯡ ꯊꯥꯕ ꯁꯤꯅ ꯏꯁꯥꯒꯤ ꯁꯦꯟꯊꯣꯛ ꯂꯝꯕꯤ ꯑꯣꯏꯖꯩ ꯁꯤꯅ ꯍꯦꯟꯅ ꯑꯩꯈꯣꯏꯗ ꯄꯥꯝꯃꯦ

ꯀꯩꯒꯤꯅꯣ ꯍꯥꯏꯕ ꯃꯇꯝꯗ ꯍꯧꯖꯤꯛ ꯒꯣꯔꯃꯦꯟꯒꯤ ꯊꯕꯛ ꯇꯧꯔꯨꯕ ꯃꯇꯝꯗ ꯏꯁꯥꯒꯤ ꯄꯩꯁꯥ ꯂꯩꯇꯕꯅꯤꯅ ꯄꯩꯁꯥ ꯄꯤꯅꯤꯡꯉꯥꯏ ꯂꯩꯖꯗꯦ ꯒꯣꯔꯃꯦꯟ ꯁꯥꯔꯚꯤꯁꯇꯣ ꯆꯪꯕ ꯉꯝꯖꯗꯦ ꯄꯩꯁꯥ ꯂꯩꯖꯗꯕꯅꯤꯅ ꯑꯗꯨꯅ ꯏꯁꯥꯒꯤ ꯏꯪꯈꯣꯜꯗ ꯏꯁꯥꯒꯤ ꯂꯧꯗ

ꯂꯧꯎ ꯁꯤꯡꯎꯕ ꯑꯃꯁꯨꯡ ꯃꯅꯥ ꯃꯁꯤꯡ ꯊꯥꯕ ꯑꯗꯨꯅ ꯏꯁꯥꯒꯤ ꯁꯦꯟꯊꯣꯛ ꯂꯝꯕꯤ ꯑꯣꯏꯖꯩ ꯑꯗꯨꯅ ꯍꯦꯟꯅ ꯄꯥꯝꯃꯦ